ꯑꯩ ꯏꯁꯥꯁꯦ ꯇꯨꯔ ꯆꯠꯄꯗꯤ ꯌꯥꯝꯅ ꯄꯥꯝꯃꯦ ꯑꯗꯨꯕꯨ ꯆꯠꯂꯤꯕ ꯃꯐꯝꯁꯤꯡꯗꯣ ꯑꯩꯅ ꯈ꯭ꯋꯥꯏꯗꯒꯤ ꯄꯥꯝꯕ ꯃꯐꯝꯗꯤ ꯑꯩꯈꯣꯏꯒꯤ ꯃꯅꯤꯄꯨꯔꯒꯤ ꯑꯣꯏꯅ ꯃꯣꯏꯔꯥꯡ ꯁꯦꯟꯗ꯭ꯔꯥ ꯍꯥꯏꯔꯤꯕ ꯃꯐꯝꯁꯤꯅ ꯈ꯭ꯋꯥꯏꯗꯒꯤ ꯄꯥꯝꯃꯦ ꯃꯔꯝꯗꯤ ꯃꯐꯝꯁꯤꯗ ꯆꯠꯄ ꯃꯇꯝꯗ ꯅꯦꯆꯔꯦꯜꯒꯤ ꯐꯖꯕ ꯃꯌꯥꯝꯗꯣ ꯑꯩꯈꯣꯏꯅ ꯎꯏ ꯑꯗꯨꯒ ꯑꯩꯈꯣꯏꯅ ꯎꯕ ꯐꯪꯂꯣꯏ ꯑꯇꯣꯞꯄ ꯂꯝ ꯀꯔꯥꯏꯗꯁꯨ ꯎꯕ ꯐꯪꯂꯔꯣꯏꯗꯕ ꯍꯤ ꯇꯣꯡꯉꯒ ꯏꯟ ꯁꯣꯜꯂꯒ ꯆꯠꯄ ꯍꯤ ꯇꯣꯡꯉꯒ ꯂꯥꯡ ꯊꯥꯛꯄ ꯆꯠꯄ ꯑꯗꯨꯒꯨꯝꯕ ꯃꯌꯥꯝꯗꯨ ꯎꯕ ꯃꯇꯝꯗ ꯑꯩꯈꯣꯏꯁꯦ ꯄꯨꯛꯅꯤꯡꯗ ꯌꯥꯝꯅ ꯅꯨꯡꯉꯥꯏꯕ ꯑꯗꯨꯒꯤ ꯃꯊꯛꯇ ꯂꯣꯛꯇꯥꯛ ꯄꯥꯠꯇ ꯍꯧꯔꯤꯕ ꯊꯔꯣ ꯊꯝꯕꯥꯜ ꯍꯩꯀꯛ ꯃꯌꯥꯝꯗꯣ ꯎꯔꯀꯥꯟꯗ ꯑꯩꯈꯣꯏꯗ ꯄꯨꯛꯅꯤꯡꯁꯦ ꯌꯥꯝꯅ ꯅꯦꯆꯔꯦꯜ ꯑꯣꯏꯅ ꯃꯍꯧꯁꯥꯒꯤ ꯅꯨꯡꯉꯥꯏꯕꯗꯣ ꯑꯩꯈꯣꯏꯗ ꯄꯣꯛꯄ ꯑꯗꯨꯒꯤꯗꯃꯛꯇ ꯑꯩꯅ ꯃꯐꯝꯁꯤꯡꯗꯣ ꯆꯠꯄ ꯄꯥꯝꯃꯦ ꯃꯔꯨꯑꯣꯏꯅ ꯑꯩꯈꯣꯏꯅ ꯑꯦꯄ꯭ꯔꯤꯜ ꯃꯦꯒꯨꯝꯕ ꯅꯠꯇ꯭ꯔꯒ ꯁꯨꯝꯕ ꯖꯨꯟꯗ ꯆꯠꯄ ꯃꯇꯝꯗꯗꯤ ꯏꯁꯤꯡꯁꯨ ꯆꯥꯎꯔꯒ ꯑꯗꯒꯤ ꯎ ꯋꯥ ꯍꯧꯔꯝꯕ ꯃꯌꯥꯝꯗꯨꯁꯨ ꯇꯅꯧ ꯇꯅꯧ ꯆꯣꯡꯕ ꯑꯗꯨꯒꯨꯝ ꯑꯅꯧꯕ ꯃꯅꯥ ꯃꯁꯤꯡ ꯃꯌꯥꯝꯗꯣ ꯎꯕ ꯐꯪꯕꯅꯤꯅ ꯑꯩꯅ ꯈ꯭ꯋꯥꯏꯗꯒꯤ ꯆꯠꯅꯤꯡꯕ ꯃꯇꯝꯁꯦ ꯑꯦꯄ꯭ꯔꯤꯜ ꯃꯦ ꯁ꯭ꯋꯥꯏꯁꯤꯗꯅꯁꯨ ꯆꯠꯅꯤꯡꯉꯦ ꯈ꯭ꯋꯥꯏꯗꯒꯤ ꯅꯨꯡꯉꯥꯏꯕ ꯑꯗꯒꯤ ꯑꯩꯅ ꯎꯕꯗ ꯄꯨꯛꯅꯤꯡ ꯍꯨꯅꯤꯡꯉꯥꯏ ꯑꯣꯏꯕ ꯗ꯭ꯔꯤꯁꯥ ꯃꯌꯥꯝ ꯑꯃ ꯎꯕ ꯐꯪꯕꯒꯤꯗꯃꯛꯇ ꯑꯩꯅ ꯃꯇꯝꯁꯤꯗ ꯆꯠꯅꯤꯡꯉꯦ